ꯑꯩꯈꯣꯏꯒꯤ ꯖꯤꯜꯂꯥ ꯑꯁꯤꯗꯗꯤ ꯂꯥꯏ ꯈꯨꯔꯨꯝꯐꯝ ꯁꯪ ꯃꯨꯁꯂꯤꯝꯒꯤ ꯑꯣꯏꯔꯒꯗꯤ ꯃꯥꯁꯖꯤꯠ ꯑꯗꯨꯗꯒꯤ ꯑꯩꯈꯣꯏ ꯃꯤꯇꯩꯁꯤꯡꯒꯤ ꯆꯠꯅꯕꯤꯒꯤ ꯑꯣꯏꯔꯒꯗꯤ ꯑꯩꯈꯣꯏꯒꯤ ꯂꯥꯏ ꯈꯨꯔꯨꯝꯐꯝ ꯃꯌꯥꯝ ꯑꯃ ꯂꯩꯔꯦ ꯍꯧꯖꯤꯛ ꯍꯧꯖꯤꯛ ꯑꯩꯅ ꯂꯩꯔꯤꯕ ꯃꯐꯝ ꯑꯁꯤꯒꯤ ꯅꯀꯟꯗꯁꯨ ꯑꯗꯨꯝ ꯂꯥꯏ ꯈꯨꯔꯨꯝꯐꯝ ꯂꯩꯔꯦ ꯆꯍꯤꯒꯤ ꯂꯥꯏ ꯈꯨꯔꯨꯝꯐꯝ ꯍꯥꯏꯔꯒꯗꯤ ꯑꯩꯈꯣꯏ ꯃꯨꯁꯂꯤꯝꯒꯤ ꯑꯣꯏꯅꯗꯤ ꯏꯗ ꯏꯗ ꯏꯗꯨꯜ ꯐꯤꯇꯔ ꯍꯥꯏꯕ ꯑꯃꯒ ꯏꯗꯨꯜ ꯑꯙꯥ ꯍꯥꯏꯕ ꯑꯃꯒ ꯑꯩꯈꯣꯏ ꯃꯨꯁꯂꯤꯝ ꯃꯤꯇꯩ ꯄꯥꯡꯒꯟꯁꯤꯡꯒꯤ ꯑꯣꯏꯅꯗꯤ ꯑꯅꯤ ꯄꯥꯡꯊꯣꯛꯆꯩ ꯑꯗꯨꯒ ꯃꯤꯇꯩ ꯍꯥꯏꯔꯤꯕ ꯀꯝꯃꯨꯅꯤꯇꯤꯁꯤꯒꯤ ꯑꯣꯏꯅꯗꯤ ꯆꯍꯤꯒꯤ ꯑꯣꯏꯅ ꯆꯩꯔꯥꯎꯕ ꯌꯥꯎꯁꯪ ꯁꯨꯃꯥꯏꯅ ꯄꯥꯡꯊꯣꯛꯏ